ꯃꯤꯄꯨꯝ ꯈꯨꯗꯤꯡꯃꯛꯀꯀꯣ ꯃꯌꯥꯝ ꯂꯣꯏꯅꯔꯒ ꯆꯥꯛ ꯆꯥꯃꯤꯟꯅꯕꯁꯦ ꯑꯗꯨꯛꯀꯤ ꯃꯇꯤꯛ ꯅꯨꯡꯉꯥꯏꯕ ꯐꯥꯎꯋꯦ ꯍꯔꯥꯎꯕ ꯐꯥꯎꯋꯦ ꯑꯩꯉꯣꯟꯗ ꯍꯥꯏꯗꯤ ꯑꯍꯥꯎ ꯑꯊꯨꯝ ꯆꯥꯕꯒꯤꯗꯪ ꯅꯠꯇꯕꯤꯗꯀꯣ ꯑꯩꯈꯣꯏ ꯃꯌꯥꯝ ꯄꯨꯟꯅ ꯀꯣ ꯂꯩꯀꯥꯏꯒꯤ ꯑꯣꯏꯕ ꯌꯥꯏꯀꯣ ꯑꯗꯩ ꯏꯪꯈꯣꯟꯅꯨꯡꯒꯤ ꯑꯣꯏꯕ ꯌꯥꯏꯀꯣ ꯃꯌꯥꯝꯁꯤꯒ ꯅꯤꯡꯉꯣꯟꯈꯩꯒ ꯑꯗꯩꯗꯤ ꯏꯅꯦꯈꯩꯒ ꯏꯆꯟ ꯏꯆꯦ ꯃꯌꯥꯝ ꯄꯨꯜꯂꯒ ꯏꯃꯥ ꯏꯄꯥ ꯑꯍꯜ ꯂꯃꯟ ꯏꯕꯨꯡ ꯏꯄ꯭ꯋꯥꯀꯣ ꯏꯅꯝꯃ ꯃꯌꯥꯝ ꯄꯨꯜꯂꯒ ꯆꯥꯛ ꯏꯁꯤꯡꯒ ꯆꯥꯃꯤꯟꯅꯕ ꯃꯌꯥꯝ ꯄꯨꯟꯅ ꯆꯥꯃꯤꯟ ꯊꯛꯃꯤꯟꯅꯕꯁꯦ ꯑꯗꯨꯛꯀꯤ ꯃꯇꯤꯛ ꯍꯔꯥꯎꯋꯦ ꯅꯨꯡꯉꯥꯏꯌꯦ ꯃꯌꯥꯝ ꯏꯔꯥꯡ ꯂꯥꯡꯗꯅ ꯏꯆꯥ ꯏꯁꯨ ꯃꯌꯥꯝ ꯀꯣ ꯑꯉꯥꯡ ꯅꯨꯕꯤ ꯃꯌꯥꯝ ꯌꯥꯎꯔꯒ ꯆꯥꯃꯤꯟ ꯊꯛꯃꯤꯟꯅꯗꯅ ꯄꯨꯟꯕꯁꯦ ꯑꯗꯨꯛꯀꯤ ꯃꯇꯤꯛ ꯅꯨꯡꯉꯥꯏ ꯑꯗꯨꯒ ꯍꯥꯏꯗꯤ ꯈ꯭ꯋꯥꯏꯗꯒꯤ ꯅꯨꯡꯉꯥꯏꯕ ꯉꯥꯏꯍꯥꯛꯇꯪꯗ ꯑꯗꯩꯗꯤ ꯑꯩꯈꯣꯏꯒꯤ ꯑꯋꯥꯕ ꯃꯌꯥꯝ ꯀꯥꯎꯊꯣꯛꯑꯒ ꯑꯗꯨꯒꯤ ꯑꯗꯨꯒꯤ ꯅꯨꯡꯉꯥꯏꯕꯗꯨꯗ ꯑꯩꯈꯣꯏꯁꯦ ꯇꯥꯎꯕ ꯑꯗꯩꯗꯤ ꯑꯗꯨꯝꯕ ꯑꯗꯨꯃꯥꯏꯅ ꯐꯥꯎꯕꯤꯀꯣ ꯑꯗꯨꯒ ꯑꯩꯈꯣꯏꯅ ꯆꯥꯛ ꯆꯥꯕ ꯈꯣꯠꯄꯁꯦ ꯃꯌꯥꯝ ꯆꯥꯃꯤꯟꯅꯕꯒꯤ ꯅꯨꯡꯉꯥꯏꯕ ꯍꯥꯏꯁꯦ ꯑꯩꯈꯣꯏꯅ ꯏꯟꯁꯥꯡ ꯍꯥꯎꯕ ꯑꯗꯨꯗꯥꯒꯤꯗꯪ ꯅꯠꯇꯦ ꯍꯥꯏꯕ ꯅꯨꯃꯤꯠꯇꯨꯗꯩꯗ ꯂꯥꯡꯉꯒ ꯑꯩꯒꯤ ꯐꯦꯃꯤꯂꯤꯒꯤ ꯇꯦꯟꯁꯟ ꯊꯕꯛꯀꯤ ꯇꯦꯟꯁꯟ ꯑꯦꯅꯤ ꯇꯦꯟꯁꯟ ꯂꯩꯔꯝꯕꯁꯤꯡꯁꯦ ꯑꯩꯈꯣꯏ ꯃꯁꯦꯟ ꯄꯨꯜꯂꯒ ꯂꯥꯡꯃꯤꯟꯅꯕ ꯅꯣꯛꯃꯤꯟꯅꯕꯗꯨꯗꯩꯗ ꯃꯌꯥꯝꯁꯦ ꯀꯥꯎꯋꯦꯕ ꯀꯥꯎꯔꯒ ꯑꯩꯈꯣꯏꯁꯦ ꯅꯨꯡꯉꯥꯏꯕ ꯃꯨꯠ ꯑꯃꯗ ꯇꯥꯎꯔꯒ ꯑꯩꯈꯣꯏꯁꯦ ꯉꯥꯏꯍꯥꯛꯇꯪꯗꯨꯒꯤ ꯃꯣꯃꯦꯟꯇꯨꯗ ꯏꯟꯖꯣꯏ ꯇꯧꯔꯒ ꯑꯩꯈꯣꯏ ꯁꯤꯗꯩꯗ ꯇꯦꯟꯁꯟ ꯐ꯭ꯔꯤ ꯑꯣꯏꯍꯜꯂꯤꯀꯣ ꯋꯥꯈꯟ ꯅꯨꯡꯉꯥꯏꯍꯟꯗꯕ ꯈꯣꯠꯍꯟꯗꯕ ꯃꯌꯥꯝꯁꯦ ꯂꯣꯏ ꯀꯣꯛꯍꯜꯂꯒ ꯑꯗꯨꯛꯀꯤ ꯃꯇꯤꯛ ꯅꯨꯡꯉꯥꯏꯕ ꯐꯥꯎꯍꯜꯂꯦ ꯑꯗꯨꯒ ꯑꯩꯈꯣꯏꯅ ꯑꯩꯈꯣꯏꯅ ꯑꯩꯈꯣꯏꯒꯤ ꯏꯃꯥꯟꯅꯕ ꯏꯃꯥꯟꯅꯕꯤ ꯑꯣꯏꯒꯦꯔꯥ ꯅꯠꯇ꯭ꯔꯒ ꯏꯃꯨꯡ ꯃꯅꯨꯡꯒꯤ ꯃꯤꯑꯣꯏ ꯑꯣꯏꯒꯦꯔꯥ ꯑꯌꯨꯛ ꯅꯠꯇ꯭ꯔꯒ ꯅꯨꯡꯊꯤꯟ ꯑꯩꯈꯣꯏꯒꯤ ꯆꯥꯛ ꯆꯥꯕꯁꯦ ꯑꯌꯛ ꯀꯨꯝꯕꯗꯤ ꯑꯩꯈꯣꯏꯁꯦ ꯏꯃꯥꯟꯅꯕꯤ ꯅꯨꯄꯤ ꯉꯥꯛꯇ ꯑꯣꯏꯇꯥꯔꯗꯤ ꯑꯩꯈꯣꯏ ꯏꯃꯥꯟꯅꯕꯤ ꯃꯌꯥꯝ ꯄꯨꯟꯕꯁꯦ ꯁꯤꯁꯦ ꯑꯩꯈꯣꯏ ꯒꯦꯠ ꯇꯨꯒꯦꯗꯔꯒꯨꯝꯕ ꯇꯧꯕ ꯃꯇꯝ ꯁꯤꯗꯩꯗ ꯏꯃꯥꯟꯅꯕꯤꯈꯩ ꯄꯨꯟꯕꯗꯗꯤ ꯃꯌꯨꯝ ꯃꯀꯩ ꯄꯥꯟꯅꯕ ꯌꯥꯎꯏ ꯄꯥꯟꯗꯕꯁꯨ ꯌꯥꯎꯏ ꯑꯗꯨ ꯄꯥꯟꯅꯔꯒꯗꯤ ꯑꯍꯜ ꯂꯃꯟ ꯂꯩꯃꯤꯟꯅꯕꯁꯨ ꯌꯥꯎꯏ ꯂꯩꯃꯤꯟꯅꯗꯕꯁꯨ ꯌꯥꯎꯏ ꯂꯩꯃꯤꯟꯅꯕꯁꯤꯡꯗꯨꯗꯤ ꯑꯩꯈꯣꯏ ꯅꯨꯡꯗꯥꯡ ꯆꯥꯃꯤꯟ ꯊꯛꯃꯤꯟꯅꯕ ꯅꯨꯡꯉꯥꯏꯇꯦꯅ ꯑꯗꯨꯝ ꯑꯩꯈꯣꯏ ꯑꯌꯨꯛꯇ ꯆꯥꯃꯤꯟ ꯊꯛꯃꯤꯟꯅꯩ ꯂꯥꯡꯃꯤꯟꯅꯩ ꯑꯉꯥꯡ ꯅꯨꯕꯤ ꯃꯌꯥꯝ ꯄꯨꯔꯛꯑꯒ ꯌꯥꯔꯤꯈꯩ ꯑꯗꯨꯃꯥꯏꯅ ꯇꯧꯔꯛꯄ ꯃꯌꯥꯝ ꯏꯃꯥꯟꯅꯕꯤ ꯅꯨꯄꯤꯈꯩ ꯉꯥꯛꯇ ꯄꯨꯜꯂꯛꯄ ꯇꯥꯏꯃꯤꯡꯗꯗꯤ ꯑꯩꯈꯣꯏ ꯑꯌꯥꯝꯕꯅ ꯑꯩꯈꯣꯏ ꯑꯗꯨꯝ ꯑꯌꯨꯛꯇ ꯑꯌꯨꯛꯇ ꯁꯤꯜꯂꯤꯀꯣ ꯀꯩꯒꯤꯅꯣ ꯍꯥꯏꯗꯤ ꯃꯥꯏ ꯃꯥꯏꯒꯤ ꯐꯦꯃꯤꯂꯤ ꯀꯟꯗꯤꯁꯟ ꯑꯃꯝꯅꯤ ꯑꯗꯨꯗꯨꯅ ꯐꯦꯃꯤꯂꯤꯗꯨꯗꯩꯗ ꯅꯨꯄꯥꯅ ꯌꯥꯗꯕ ꯌꯥꯎꯏ ꯑꯍꯜ ꯂꯃꯟꯅ ꯌꯥꯗꯕ ꯌꯥꯎꯏ ꯑꯗꯨꯗꯩꯗꯨꯗ ꯅꯨꯡꯗꯥꯡꯗ ꯇꯧꯔꯒꯗꯤ ꯑꯩꯈꯣꯏꯅ ꯃꯣꯏ ꯑꯍꯜ ꯂꯃꯟꯅ ꯌꯥꯗꯕ ꯅꯨꯄꯥꯅ ꯌꯥꯗꯕꯁꯤꯡꯗꯣ ꯅꯨꯡꯗꯥꯡ ꯊꯦꯡꯕ ꯐꯥꯎ ꯂꯩꯕ ꯈꯣꯠꯄꯗꯨꯗꯤ ꯌꯥꯗꯕꯅꯤꯅ ꯃꯌꯥꯝ ꯄꯨꯟꯕꯁꯤꯗꯤ ꯑꯩꯈꯣꯏꯗꯤ ꯆꯥꯔ ꯊꯛꯑ ꯂꯣꯏꯔꯒ ꯑꯩꯈꯣꯏ ꯏꯃꯨꯡ ꯃꯅꯨꯡꯒꯤ ꯑꯋꯥ ꯅꯨꯡꯉꯥꯏ ꯑꯗꯩꯗꯤ ꯍꯧꯈꯤꯕ ꯋꯥꯔꯤ ꯃꯌꯥꯝ ꯑꯃ ꯄꯨꯊꯣꯛꯇꯅ ꯍꯧꯖꯤꯛ ꯍꯧꯖꯤꯛ ꯑꯣꯏꯔꯤꯕ ꯑꯗꯩꯗꯤ ꯑꯗꯨꯒꯨꯝꯕ ꯃꯌꯥꯝ ꯑꯃ ꯋꯥꯔꯤ ꯋꯥꯇꯥꯏ ꯁꯥꯗꯅ ꯑꯩꯈꯣꯏ ꯃꯇꯝ ꯂꯦꯜꯂꯦꯕ ꯆꯥꯕ ꯊꯛꯄꯗꯨꯗꯪꯒꯤ ꯋꯥ ꯅꯠꯇꯕꯤꯗ ꯆꯥꯗ꯭ꯔꯤꯉꯩ ꯃꯃꯥꯡ ꯆꯥ ꯇꯣꯛꯂꯕ ꯃꯇꯨꯡ ꯑꯗꯨꯃꯥꯏꯅ ꯇꯧꯗꯅ ꯋꯥꯔꯤ ꯃꯌꯥꯝ ꯑꯃꯃ ꯃꯌꯥꯝ ꯑꯃ ꯃꯦꯃꯣꯔꯤ ꯃꯌꯥꯝ ꯑꯃ ꯑꯩꯈꯣꯏ ꯅꯤꯡꯁꯤꯗꯅ ꯃꯇꯝꯗꯨꯗꯩꯗ ꯊꯣꯛꯈꯤꯕ ꯊꯧꯗꯣꯛꯁꯤꯡ ꯋꯥꯔꯤ ꯂꯤꯅꯗꯅ ꯑꯩꯈꯣꯏ ꯅꯣꯛꯃꯤꯟꯅꯗꯅ ꯅꯣꯛꯃꯤꯟ ꯈꯦꯃꯤꯟꯅꯗꯅ ꯑꯩꯈꯣꯏ ꯃꯌꯥꯝ ꯑꯃ ꯑꯗꯨꯃꯥꯏꯅ ꯇꯧꯋꯦꯕ ꯑꯗꯣ ꯅꯨꯄꯤꯉꯩ ꯉꯥꯛꯇ ꯄꯨꯟꯕ ꯊꯕꯛ ꯊꯧꯔꯝꯗꯗꯤ ꯑꯌꯥꯝꯕꯅ ꯍꯣꯏ ꯑꯌꯨꯛ ꯑꯗꯨꯃꯥꯏꯅ ꯆꯥꯏ ꯑꯗꯨꯒ ꯑꯩꯈꯣꯏꯒꯤ ꯆꯩꯔꯥꯎꯕ ꯑꯣꯏꯒꯦꯔꯥ ꯑꯗꯨꯒꯨꯝꯕꯁꯤꯗꯩꯗꯗꯤ ꯑꯩꯈꯣꯏꯅ ꯑꯌꯨꯛꯇ ꯑꯌꯥꯝꯕ ꯂꯣꯏ ꯇꯧꯏꯀꯣ ꯑꯗꯨꯒ ꯅꯨꯡꯗꯥꯡꯒꯨꯝꯕꯁꯦ ꯄꯨꯟꯕꯁꯦ ꯅꯨꯡꯗꯥꯡ ꯄꯨꯟꯕꯗꯤ ꯕꯥꯔꯗꯦꯒꯨꯝꯕ ꯑꯉꯥꯡꯒꯤ ꯕꯥꯔꯗꯦ ꯅꯠꯇ꯭ꯔꯒ ꯏꯁꯥꯒꯤ ꯕꯥꯔꯗꯦꯒꯨꯝꯕ ꯇꯧꯔ ꯀꯥꯟꯗꯨꯗꯗꯤ ꯑꯩꯒꯤ ꯏꯄꯥꯝꯒꯤ ꯅꯠꯇ꯭ꯔꯒꯅ ꯑꯩꯒꯤ ꯅꯤꯡꯉꯣꯜ ꯌꯥꯎꯕꯁꯤꯡꯗꯨ ꯀꯧꯔꯒ ꯅꯨꯡꯗꯥꯡ ꯑꯗꯒꯤꯗꯤ ꯅꯤꯡꯉꯣꯜꯗꯨꯒꯤ ꯅꯨꯄꯥ ꯏꯌꯥꯑꯣ ꯀꯔꯤꯑꯣ ꯑꯗꯩꯗꯤ ꯌꯨꯝꯒꯤ ꯏꯕꯨꯡ ꯏꯄ꯭ꯋꯥ ꯃꯌꯥꯝ ꯄꯨꯜꯂꯒ ꯑꯗꯨꯃꯥꯏꯅ ꯅꯨꯡꯗꯥꯡ ꯆꯥꯕꯁꯨ ꯌꯥꯎꯗꯕ ꯅꯠꯇꯦ ꯌꯥꯎꯏ ꯑꯗꯨꯑꯣꯏꯇꯥꯔꯁꯨ ꯅꯨꯡꯗꯥꯡ ꯆꯥꯕꯗꯨꯗꯗꯤ ꯐꯦꯝꯂꯤꯗ ꯑꯩꯒꯤ ꯅꯨꯄꯥ ꯑꯉꯥꯡ ꯅꯨꯕꯤ ꯄꯨꯔꯒ ꯑꯩ ꯑꯩꯒꯤ ꯃꯔꯤ ꯃꯇꯥ ꯔꯤꯂꯦꯇꯤꯕꯇ ꯆꯠꯂꯕꯅꯤꯅ ꯆꯥꯃꯤꯟ ꯊꯛꯃꯤꯟꯅꯕꯗꯨ ꯅꯨꯡꯉꯥꯏꯕ ꯋꯥꯅꯦꯕ ꯑꯗꯨꯒ ꯑꯌꯨꯛꯇꯗꯤ ꯑꯗꯨꯒꯨꯝꯕꯁꯤꯡꯗꯣ ꯑꯌꯨꯛꯇ ꯆꯥꯕꯗꯗꯤ ꯑꯌꯨꯛꯇꯗꯤ ꯅꯨꯄꯤ ꯉꯥꯛꯇ ꯆꯥꯔ ꯀꯥꯟꯗꯗꯤ ꯑꯌꯨꯛꯇ ꯑꯌꯥꯝꯕ ꯆꯥꯏꯑꯕ ꯅꯨꯄꯤꯁꯤꯡꯁꯨ ꯅꯨꯡꯗꯥꯡ ꯆꯥꯕꯗꯗꯤ ꯑꯗꯨꯒꯨꯝꯕ ꯉꯁꯥꯏꯒꯤ ꯐꯦꯃꯂꯤ ꯀꯟꯗꯤꯁꯟ ꯌꯥꯗꯕꯁꯤꯡꯗꯣ ꯑꯗꯨꯗꯨꯅ ꯃꯔꯝ ꯑꯣꯏꯔꯒ ꯅꯨꯡꯗꯥꯡ ꯆꯥꯃꯤꯟꯅꯕꯗ ꯈꯨꯗꯣꯡ ꯆꯥꯗꯕ ꯌꯥꯎꯕꯅ ꯃꯔꯝ ꯑꯣꯏꯔꯒ ꯏꯃꯥꯟꯅꯕꯤꯈꯩ ꯅꯨꯄꯤ ꯉꯥꯛꯇ ꯄꯨꯟꯕꯗ ꯑꯌꯨꯛ ꯆꯥꯏ ꯑꯗꯨꯗꯨꯒ ꯐꯦꯃꯤꯂꯤ ꯄꯨꯟꯕ ꯑꯗꯩꯗꯤ ꯏꯄꯥꯝꯗ ꯆꯠꯄ ꯑꯗꯨꯒꯨꯝꯕꯒꯤ ꯀꯥꯟꯗꯨꯗꯗꯤ ꯑꯩ ꯅꯨꯡꯗꯥꯡꯗ ꯆꯠꯂꯤ ꯕꯥꯔꯗꯦ ꯌꯥꯎꯔꯨꯕꯩ ꯏꯕꯨꯡꯒꯤ ꯃꯆꯥꯒꯤ ꯏꯕꯨꯡꯒꯤ ꯏꯅꯝꯃꯒꯤ ꯕꯥꯔꯗꯦ ꯌꯥꯎꯕ ꯃꯇꯝꯗ ꯑꯩꯈꯣꯏ ꯅꯨꯡꯗꯥꯡ ꯑꯗꯨꯝ ꯐꯦꯃꯤꯂꯤ ꯆꯠꯂꯒ ꯆꯥꯔꯨꯕ ꯊꯛꯎꯕ ꯂꯥꯡꯎꯕ ꯑꯗꯨꯁꯨ ꯌꯥꯎꯗꯕ ꯅꯠꯇꯦ ꯌꯥꯎꯏ ꯑꯗꯨꯁꯨ ꯃꯥꯏ ꯃꯥꯒꯤ ꯀꯟꯗꯤꯁꯟꯗꯨꯒꯤ ꯃꯇꯨꯡ ꯏꯟꯅ ꯄꯨꯜꯂꯨꯕ ꯃꯤꯑꯣꯏꯁꯤꯡꯗꯨꯒꯤ ꯃꯇꯨꯡ ꯏꯟꯅ ꯑꯌꯨꯛ ꯅꯨꯡꯊꯤꯟ ꯈꯥꯏꯗꯣꯛꯑꯒ ꯑꯩꯈꯣꯏꯅ ꯆꯥꯛ ꯆꯥꯃꯤꯟꯅꯩꯑꯕ ꯑꯗꯨꯗꯨꯒ ꯑꯩꯈꯣꯏꯒꯤ ꯀꯝꯃꯨꯅꯤꯇꯤꯒꯤ ꯑꯣꯏꯕ ꯃꯌꯥꯝ ꯄꯨꯜꯂꯒ ꯆꯥꯃꯤꯟ ꯊꯛꯃꯤꯟꯅꯕꯗꯣ ꯑꯗꯨꯝ ꯃꯉꯥꯅꯤ ꯆꯥꯛꯀꯧꯕꯒꯨꯝꯕ ꯁꯨꯒꯨꯝꯕꯁꯤꯡꯁꯨ ꯑꯩꯈꯣꯏ ꯃꯌꯥꯝ ꯑꯃ ꯑꯗꯨꯝ ꯑꯩꯈꯣꯏ ꯑꯗꯨꯝ ꯌꯥꯎꯑꯦ ꯃꯉꯥꯅꯤ ꯆꯥꯛꯀꯧꯕꯁꯤꯗꯩꯗ ꯂꯩꯀꯥꯏꯗꯨꯗ ꯅꯠꯇ꯭ꯔꯒ ꯏꯪꯈꯣꯟꯅꯨꯡꯗ ꯑꯗꯨꯃꯥꯏꯅ ꯊꯣꯛꯂꯛꯄ ꯃꯇꯝꯗ ꯂꯩꯀꯥꯏꯗꯨꯒꯤ ꯃꯤꯑꯣꯏꯁꯤꯡ ꯏꯕꯨꯡ ꯏꯄ꯭ꯋꯥ ꯑꯗꯩꯗꯤ ꯈꯪꯅ ꯆꯥꯟꯅꯕ ꯃꯔꯤ ꯃꯇꯥ ꯔꯤꯂꯦꯇꯤꯕꯇꯨꯅ ꯃꯌꯥꯝ ꯏꯟꯕꯥꯏꯠ ꯇꯧꯔꯒ ꯑꯩꯈꯣꯏ ꯃꯉꯥꯅꯤ ꯆꯥꯛꯀꯧꯕꯒꯤ ꯃꯊꯦꯟ ꯃꯊꯦꯟ ꯃꯊꯦꯟ ꯂꯨꯀꯣꯏ ꯃꯌꯥꯝꯗꯣ ꯂꯣꯏ ꯂꯥꯡꯃꯤꯟꯅꯗꯅ ꯍꯔꯥꯎ ꯍꯔꯥꯎ ꯆꯥꯃꯤꯟꯅꯕ ꯈꯣꯠꯃꯤꯟꯅꯕ ꯑꯗꯨꯃꯥꯏꯅ ꯃꯌꯥꯝ ꯑꯃ ꯑꯗꯨꯝ ꯌꯥꯎꯏ ꯑꯗꯨ ꯌꯥꯝꯅꯁꯨ ꯅꯨꯡꯉꯥꯏꯌꯦ ꯑꯗꯨꯃꯥꯏꯅ ꯇꯧꯕꯁꯦ ꯑꯗꯨ ꯃꯉꯥꯅꯤ ꯆꯥꯛꯀꯧꯕꯒꯤ ꯈꯨꯅꯨꯡꯉꯥꯏꯁꯤꯁꯨ ꯈꯨꯅꯨꯡꯉꯥꯏ ꯑꯃꯅꯤ ꯅꯧꯅ ꯌꯨꯝꯗꯒꯤ ꯃꯌꯨꯝ ꯄꯥꯟꯈ꯭ꯔꯕ ꯏꯆꯦ ꯏꯆꯟꯗꯨꯅꯒ ꯌꯨꯝꯗꯒ ꯂꯥꯛꯑꯅꯤ ꯍꯥꯏꯕꯒꯤ ꯍꯔꯥꯎꯕꯒꯤ ꯑꯦꯛꯁꯥꯏꯠꯃꯦꯟꯒ ꯑꯃꯒ ꯂꯣꯏꯅꯅ ꯃꯣꯏꯅꯒ ꯂꯥꯛꯑꯒ ꯃꯉꯥꯅꯤ ꯆꯥꯛꯀꯧꯕꯒꯤ ꯆꯥꯛ ꯏꯁꯤꯡꯒ ꯆꯥꯃꯤꯟꯅꯗꯅ ꯈꯣꯠꯃꯤꯗꯅ ꯇꯧꯕꯗꯣ ꯑꯗꯨꯛꯀꯤ ꯃꯇꯤꯛ ꯅꯨꯡꯉꯥꯏ